ꯑꯥ ꯍꯂꯣ ꯑꯩ ꯇꯨꯔꯤꯁ ꯑꯃꯅꯦꯕꯀꯣ ꯑꯗꯨ ꯀꯩꯕꯨꯜ ꯂꯝꯖꯥꯎꯒꯤ ꯃꯇꯥꯡꯗ ꯈꯤꯇꯪ ꯍꯥꯏꯕꯤꯌꯨꯅꯦ ꯑꯥ ꯅꯦꯁꯅꯦꯜ ꯄꯥꯛꯅꯦꯅ ꯍꯥꯏꯅ ꯇꯥꯏꯀꯣ ꯑꯣ ꯍꯥꯏꯕꯤꯌꯨ ꯍꯣꯏ ꯎꯝ ꯎꯝ ꯍꯣꯏ ꯎꯝ ꯑꯗꯣ ꯎꯝ ꯌꯥꯝ ꯊꯤꯅ ꯅꯨꯡꯉꯥꯏ ꯑꯗꯣ ꯏꯝꯐꯥꯜꯗꯒꯤ ꯀꯤꯂꯣꯃꯤꯇꯔ ꯀꯌꯥꯃꯨꯛꯀꯗꯤ ꯆꯠꯂꯒ ꯂꯩꯒꯦ ꯑꯣꯀꯦ ꯑꯣꯀꯦ ꯑꯗꯨ ꯀꯩꯕꯨꯜ ꯂꯝꯖꯥꯎꯒꯤ ꯆꯥꯕ ꯊꯛꯄ ꯆꯤꯟꯖꯥꯛꯀꯤꯗꯤ ꯀꯃꯥꯏꯅ ꯇꯧꯋꯤ ꯑꯗꯨꯝ ꯂꯣꯏꯅ ꯐꯪꯕ꯭ꯔꯥ ꯑꯥ ꯌꯨ ꯅꯨꯡ ꯑꯗꯨꯗꯒꯤꯗꯤ ꯀꯩꯀꯩꯗꯤ ꯐꯪꯕ꯭ꯔꯥ ꯎꯝ ꯑꯣꯀꯦ ꯑꯣꯀꯦ ꯑꯗꯨ ꯆꯥꯕ ꯊꯛꯄꯒꯤ ꯄꯩꯁꯥ ꯅꯨꯡꯁꯥꯒꯤꯗꯤ ꯀꯃꯥꯏꯅ ꯇꯧꯋꯤ ꯍꯣꯡꯕ꯭ꯔꯥ ꯇꯥꯡꯕ꯭ꯔꯥ ꯑꯣ ꯑꯣ ꯍꯣꯏ ꯌꯥꯝ ꯅꯨꯡꯉꯥꯏꯖꯔꯦꯀꯣ ꯑꯗꯨꯗꯤ ꯃꯦꯗꯥꯝ ꯍꯌꯦꯡ ꯂꯥꯛꯆꯔꯒꯦ ꯎꯝ ꯊꯝꯃꯦ ꯊꯝꯃꯦ